ꯃꯤꯖꯨꯛ ꯔꯦꯜꯂꯤꯇꯤ ꯁꯣꯁꯦ ꯏꯟꯗ꯭ꯌꯥꯒꯤ ꯑꯣꯏꯅ ꯌꯥꯝꯅ ꯌꯦꯡꯉꯦ ꯑꯩ ꯑꯗꯨꯝ ꯇꯤ ꯕꯤꯗꯁꯨ ꯂꯥꯛꯄ ꯈꯨꯗꯤꯡꯃꯛ ꯂꯣꯏꯅ ꯌꯦꯡꯉꯦ ꯑꯗꯨꯒ ꯑꯩꯅ ꯄꯥꯝꯖꯕ ꯑꯩꯈꯣꯏꯒꯤ ꯄꯥꯔꯇꯤꯁꯤꯄꯦꯟ ꯍꯥꯏ ꯇꯔꯗꯤ ꯑꯩꯈꯣꯏꯒꯤ ꯃꯟꯗꯥꯀꯤꯅꯤꯅ ꯁꯛꯄꯗꯨꯁꯨ ꯌꯥꯝꯅ ꯄꯥꯝꯃꯦ ꯃꯥꯒꯤ ꯑꯩꯈꯣꯏꯒꯤ ꯁꯥ ꯔꯦ ꯒ ꯃꯥꯒꯤ ꯑꯌꯥꯝꯕ ꯑꯗꯨꯒꯨꯝꯕꯗꯁꯨ ꯌꯥꯝꯅ ꯉꯥꯎꯖꯩ ꯄꯥꯝꯖꯩ